ꯍꯜꯂꯣ ꯈꯥ ꯃꯅꯤꯄꯨꯔ ꯀꯣꯂꯦꯖ ꯑꯥ ꯈꯥ ꯃꯅꯤꯄꯨꯔ ꯀꯣꯂꯦꯖꯀꯤ ꯄ꯭ꯔꯤꯟꯁꯤꯄꯥꯟ ꯑꯣꯏꯕꯤꯔꯕ꯭ꯔꯥ

ꯑꯣ ꯑꯣ ꯑꯣꯖꯥꯒꯤ ꯅꯝꯕꯔ ꯁꯤ ꯑꯩꯅ ꯏꯃꯥꯟꯅꯕꯗꯒꯤ ꯂꯧꯕꯅꯦ ꯑꯣꯖꯥ ꯀꯩꯅꯣꯝꯇ ꯍꯪꯒꯦ ꯇꯧꯕ ꯑꯩ ꯍꯟꯗꯛ ꯏꯆꯥ ꯅꯨꯄꯥ ꯑꯃ ꯑꯉꯥꯡꯒꯤ ꯀꯣꯂꯦꯖ ꯀꯥꯕꯒꯤ ꯒ꯭ꯔꯦꯖꯨꯑꯦꯁꯟ ꯇꯧꯕꯒꯤ ꯑꯩꯈꯣꯏ ꯈꯥ ꯃꯅꯤꯄꯨꯔ ꯀꯣꯂꯦꯖꯁꯤ ꯌꯥꯝ ꯐꯩ ꯍꯥꯏꯅ ꯁꯨꯝ ꯇꯥꯕ ꯑꯗꯨꯗ ꯑꯩꯈꯣꯏ ꯑꯉꯥꯡꯁꯦ ꯍꯧꯖꯤꯛꯁꯦ ꯃꯥ ꯆꯦꯟꯊꯣꯛ ꯆꯦꯟꯁꯤꯟ ꯇꯧꯕꯁꯦ ꯍꯧꯖꯤꯛ ꯃꯁꯥꯁꯤ ꯈꯔ ꯅꯥꯕꯒꯤ ꯉꯝꯗꯕ ꯑꯗꯨꯅ ꯑꯩꯅ ꯑꯣꯏꯅ ꯁꯨꯝ ꯆꯦꯟꯒꯦ ꯇꯧꯕ ꯑꯗꯨꯗ ꯗꯣꯀꯨꯃꯦꯟꯁꯤꯡꯁꯤ ꯑꯥ ꯀꯔꯤ ꯀꯔꯤ ꯆꯪꯒꯗꯕꯅꯣ ꯑꯗꯒꯤ ꯑꯦꯠꯃꯤꯁꯟ ꯇꯧꯕꯒꯤ ꯃꯇꯝꯁꯤꯁꯨ ꯈꯤꯇꯪ ꯊꯦꯡꯊꯈꯔꯦ ꯑꯗꯨꯅ ꯃꯦꯗꯥꯝ ꯍꯣꯏ ꯀꯣꯂꯦꯖꯁꯤꯗ ꯃꯤꯡ ꯆꯟꯕꯩ ꯌꯥꯒꯗ꯭ꯔꯅ ꯁꯨꯝ ꯈꯪꯅꯤꯡꯕꯒꯤ ꯇꯧꯖꯔꯛꯄꯅꯦ ꯌꯥꯔꯒꯅ ꯀꯔꯤ ꯀꯔꯤ ꯗꯣꯀꯨꯃꯦꯟ ꯆꯪꯒꯅꯤ ꯍꯥꯏꯕꯅ ꯆꯤꯡꯕ ꯁꯤꯡꯗꯣ ꯃꯦꯗꯥꯝ ꯃꯥꯅ ꯑꯦꯟꯊ꯭ꯔꯣ ꯑꯦꯟꯊ꯭ꯔꯣꯄꯣꯂꯣꯖꯤꯒꯤ ꯗꯤꯄꯥꯔꯠꯃꯦꯟꯁꯤꯗ ꯑꯣꯏꯔ ꯃꯥꯟꯅꯦ ꯃꯥꯅ ꯌꯥꯝ ꯄꯥꯝꯃꯦ ꯍꯥꯏꯕ ꯑꯗꯨ ꯃꯦꯗꯥꯝꯅꯁꯨ ꯍꯦꯗ ꯄꯥꯏꯕꯤꯔꯕ ꯑꯣꯏꯔꯕ ꯃꯥꯜꯂꯦ ꯏꯆꯥ ꯅꯨꯄꯥꯗꯨꯅ ꯁꯨꯝ ꯇꯝꯕ ꯑꯗꯨꯒꯤ ꯑꯥ

ꯑꯗꯣ ꯑꯣꯖꯥ ꯀꯩꯅꯣꯝꯇ ꯁꯨꯝ ꯈꯪꯖꯅꯤꯡꯕ ꯑꯩꯅꯗꯤ ꯑꯁꯤꯒꯤ ꯀꯩꯅꯣꯁꯤ ꯃꯔꯝꯗ ꯊꯣꯏꯗꯣꯛꯅꯗꯤ ꯈꯪꯖꯗ꯭ꯔꯕ ꯃꯥꯅꯗꯤ ꯌꯥꯝ ꯄꯥꯝꯃꯤ ꯍꯥꯏꯌꯦꯕ ꯑꯩꯅ ꯑꯦ ꯑꯩꯗꯤ ꯑꯃꯨꯛꯇꯐꯥꯎ ꯊꯥꯖꯗ꯭ꯔꯤ ꯈꯣꯠꯇꯔꯤ ꯍꯥꯏ ꯑꯩꯅ ꯍꯥꯏꯕꯗꯨ ꯃꯉꯣꯟꯗ ꯇꯝꯕ ꯑꯗꯨ ꯃꯣꯏ ꯑꯦꯂꯕꯦꯟ ꯇ꯭ꯋꯦꯜꯇ ꯁꯤꯒꯨꯝꯕ ꯌꯥꯎꯔꯛꯇꯕ ꯃꯥꯜꯂꯦ ꯑꯗꯒꯤ ꯑꯗꯣ ꯑꯩꯅꯁꯨ ꯃꯦꯗꯥꯝꯗꯒꯤ ꯁꯨꯝ ꯈꯪꯅꯤꯡꯕ ꯃꯦꯗꯥꯝꯅꯁꯨ ꯈꯤꯇꯪ ꯑꯗꯨꯒꯤ ꯃꯇꯥꯡꯗ ꯍꯥꯏꯕ ꯈꯔ ꯂꯥꯏꯅꯕ ꯃꯥꯒꯤ ꯄꯔꯦꯡꯁꯤꯡ ꯑꯃꯅꯤꯗꯪ ꯍꯥꯏꯕꯤꯔꯒꯗꯤ ꯍꯦꯟꯅ ꯌꯥꯝ ꯅꯨꯡꯉꯥꯏꯖꯒꯗꯧꯕ ꯃꯥꯟꯕ

ꯑꯣ ꯑꯦ ꯑꯣ

ꯑꯦ ꯑꯗꯨꯗꯤ ꯌꯥꯝ ꯀꯥꯟꯅꯕ ꯁꯕꯖꯦꯛꯅꯤ ꯑꯥ ꯑꯣ ꯍꯣꯏ ꯑꯥ

ꯑꯣ

ꯑꯣ ꯌꯥꯝ ꯅꯨꯡꯉꯥꯏꯖꯔꯦ ꯑꯥ ꯍꯣꯏ ꯍꯣꯏ

ꯑꯣ

ꯍꯣꯏ ꯍꯣꯏ ꯑꯗꯨꯗꯤ ꯍꯣꯏ ꯁꯤ ꯊꯥꯅꯤ ꯍꯥꯏꯔꯕꯅꯤꯅ ꯑꯥ ꯍꯣꯏ ꯍꯣꯏ ꯌꯥꯝ ꯅꯨꯡꯉꯥꯏꯖꯔꯦ ꯃꯦꯗꯥꯝ ꯑꯗꯨꯗꯤ ꯍꯌꯦꯡꯃꯛ ꯑꯗꯨꯝ ꯂꯥꯛꯆꯔꯒ ꯑꯩ ꯑꯗꯨꯝ ꯇꯧꯖꯔꯒꯦ ꯑꯥ ꯍꯣꯏ ꯍꯣꯏ ꯊꯝꯖꯔꯒꯦ ꯃꯦꯗꯥꯝ ꯑꯥ